ꯑꯦꯛꯖꯥꯝꯄꯜ ꯁꯥ ꯁꯥꯊꯤꯕ ꯃꯤ ꯃꯤ ꯆꯥꯕ ꯁꯥ ꯌꯣꯛꯄ ꯌꯣꯛꯄ ꯌꯥꯎꯋꯤ ꯑꯗꯨ ꯆꯦꯛꯁꯤꯟꯍꯧꯗ꯭ꯔꯒꯗꯤ ꯁꯥꯗꯨ ꯑꯦꯛꯖꯥꯝꯄꯜ ꯀꯩ ꯀꯩꯁꯤ ꯌꯣꯛꯄ ꯌꯥꯎꯋꯤ ꯑꯗꯨ ꯁꯥꯗꯨ ꯀꯩꯁꯤ ꯐꯖꯅ ꯇꯧꯕꯤꯗ꯭ꯔꯒꯗꯤ ꯃꯤꯗ ꯑꯦꯇꯦꯛ ꯇꯧꯔꯛꯄ ꯌꯥꯎꯋꯤ ꯌꯣꯛꯂꯤꯕ ꯃꯄꯨꯗꯨ ꯐꯖꯅ ꯇꯧꯕꯤꯗ꯭ꯔꯒꯗꯤ ꯁꯥꯗꯨꯅ ꯍꯥꯏꯗꯤ ꯆꯤꯛꯄ ꯑꯗꯒꯤ

ꯃꯣꯏꯁꯨ ꯐꯖꯅ ꯇꯧꯕꯤꯗ꯭ꯔꯒꯗꯤ ꯍꯥꯏꯕꯒꯤ ꯍꯥꯏꯗꯤ ꯁꯥ ꯂꯩ ꯁꯥ ꯍꯨꯏꯁꯤ ꯐꯖꯅ ꯌꯣꯛꯄꯤꯗ꯭ꯔꯒꯗꯤ ꯍꯨꯏꯁꯤ ꯂꯩ ꯂꯝꯕꯣꯏꯕ ꯍꯥꯏꯔꯒ ꯍꯨꯏ ꯑꯗꯒꯤ ꯍꯧꯗꯣꯡ ꯂꯝꯕꯣꯏꯒ ꯍꯥꯏꯔꯒ ꯐꯖꯅ ꯌꯣꯛꯞꯤꯗꯕꯒꯤ ꯁꯥ ꯃꯃꯟ ꯇꯥꯡꯅ ꯂꯩꯕ ꯁꯥꯗꯨ ꯃꯥꯡꯉꯗꯤ ꯐꯖꯅ ꯇꯧꯕꯤꯗ꯭ꯔꯒꯗꯤ ꯐꯖꯅ ꯌꯣꯛꯄꯤꯗ꯭ꯔꯒꯗꯤ ꯁꯥꯗꯨ ꯃꯥꯡꯉꯤ ꯄꯩꯁꯥꯁꯨ ꯃꯥꯡꯉꯤ ꯑꯗꯨꯅ ꯁꯥꯕꯨ ꯐꯖꯅ ꯇꯧꯕ ꯃꯊꯧ ꯇꯥꯏ ꯁꯥ ꯁꯥ ꯌꯣꯛꯄꯅ ꯀꯥꯅꯕꯁꯨ ꯄꯤ ꯑꯗꯒꯤ ꯁꯥ ꯁꯥꯒꯤ ꯁꯥꯕꯨ ꯐꯖꯅ ꯆꯥꯝꯊꯣꯛꯄ ꯑꯗꯒꯤ ꯏꯟꯖꯦꯛꯁꯟ ꯐꯖꯅ ꯄꯤꯕ ꯑꯗꯒꯤ ꯆꯥꯛ ꯑꯗꯒꯤ ꯃꯆꯤꯟꯖꯥꯛ ꯐꯖꯅ ꯄꯤꯕ ꯃꯊꯧ ꯇꯥꯏ